ꯑꯩꯈꯣꯏꯒꯤ ꯁꯥꯟꯅꯔꯣꯏ ꯑꯃꯅ ꯁꯣꯛꯂꯛ ꯈꯣꯠꯂꯛꯄ ꯌꯥꯎꯔꯕꯗꯤ ꯑꯦꯝ ꯑꯦꯁ ꯀ꯭ꯂꯕꯀꯤ ꯃꯥꯏꯀꯩꯗꯒꯤ ꯄꯨꯁꯜꯂꯒ ꯂꯥꯏꯌꯦꯡ ꯈꯣꯌꯦꯡꯕ ꯇꯧꯕꯤ ꯑꯗꯨꯒ ꯑꯗꯨ ꯐꯠꯂꯛꯇ꯭ꯔ ꯃꯣꯔꯦ ꯄ꯭ꯔꯥꯏꯃꯥꯔꯤ ꯍꯣꯁꯄꯤꯇꯥꯜꯗ ꯄꯨꯈꯠꯂꯒ ꯂꯥꯏꯌꯦꯡꯕꯤꯔꯒ ꯐꯒꯠꯂꯛꯇ꯭ꯔꯗꯤ ꯏꯝꯐꯥꯜꯗ ꯄꯨꯔ ꯂꯥꯏꯌꯦꯡꯕꯤ ꯏꯝꯐꯥꯜꯗ ꯐꯠꯂꯛꯇ꯭ꯔꯒꯅ ꯑꯇꯣꯞꯄ ꯑꯩꯈꯣꯏ ꯒꯨꯍꯥꯇꯤꯗ ꯄꯨꯔ ꯂꯥꯏꯌꯦꯡꯕꯤ ꯑꯗ ꯐꯠꯂꯛꯇ꯭ꯔꯒ ꯑꯇꯣꯞꯄ ꯑꯥꯎꯠꯁꯥꯏꯠꯇ ꯄꯨꯔꯒ ꯂꯥꯏꯌꯦꯡꯕꯤꯒꯅꯤ